ꯄꯥꯝꯕꯤꯁꯤꯡ ꯊꯥꯕꯗ ꯑꯩꯅ ꯂꯩꯍꯥꯎ ꯑꯣꯏꯅꯕ ꯁꯤꯖꯤꯟꯅꯕꯒꯤ ꯗꯃꯛꯇ ꯃꯍꯧꯁꯥꯒꯤ ꯑꯣꯏꯕ ꯁꯤꯖꯤꯟꯅꯔꯤꯕ ꯍꯥꯏꯕꯗꯤ ꯁꯟꯊꯤ ꯑꯗꯨꯒ ꯐꯔꯇꯤꯂꯥꯏꯖꯔ ꯃꯥꯔꯀꯦꯠꯇ ꯐꯪꯂꯤꯕ ꯐꯔꯇꯤꯂꯥꯏꯖꯔꯁꯤꯡꯁꯤꯁꯨ ꯁꯤꯖꯤꯟꯅꯔꯦ ꯑꯗꯨꯒ ꯑꯩꯅ ꯌꯨꯝꯗ ꯀꯣꯕꯤ ꯊꯥꯔꯤꯕ ꯑꯗꯒꯤ ꯍꯋꯥꯏ ꯑꯁꯥꯡꯕꯤ ꯊꯥꯔꯤꯕ ꯁꯤꯁꯤꯡꯁꯤꯗ ꯁꯤꯖꯤꯟꯅꯔꯤꯁꯦ ꯑꯩꯅ ꯂꯩꯕꯥꯛ ꯂꯩꯍꯥꯎ ꯂꯩꯕ ꯑꯩꯈꯣꯏꯒꯤ ꯂꯕꯨꯛꯀꯤ ꯂꯩꯕꯥꯛ ꯐꯣꯜꯂꯤ ꯑꯐꯕ ꯑꯗꯨꯒꯤꯗꯨ ꯇꯣꯉꯥꯟꯅ ꯂꯩꯍꯥꯎ ꯂꯩꯕ ꯂꯩꯕꯥꯛꯇꯣ ꯈꯟꯇꯣꯛꯑꯒ ꯃꯗꯨꯒꯤꯗꯨꯁꯨ ꯑꯩꯅ ꯄ꯭ꯂꯥꯟꯇꯦꯁꯟ ꯇꯧꯕꯗꯨꯗ ꯁꯤꯖꯤꯟꯅꯔꯦ ꯑꯗꯨꯒ ꯈ꯭ꯋꯥꯏꯗꯒꯤ ꯐꯕꯗꯤ ꯁꯟꯊꯤꯁꯤꯅꯦ ꯁꯟꯊꯤꯁꯤ ꯍꯦꯛꯇ ꯑꯩꯈꯣꯏꯒꯤ ꯌꯨꯝꯗꯗꯤ ꯐꯪꯗꯕꯅꯤꯅ ꯃꯤꯒꯤ ꯌꯨꯝꯗꯒꯤ ꯆꯠꯂꯒ ꯑꯩꯅ ꯄꯤꯛ ꯑꯞ ꯇꯧꯔꯦ ꯕꯣꯔꯥ ꯕꯣꯔꯥ ꯄꯤꯛ ꯑꯞ ꯇꯧꯔꯦ ꯑꯗꯨꯒ ꯑꯩꯅ ꯍꯧꯖꯤꯛ ꯊꯥꯔꯤꯕ ꯀꯣꯕꯤꯒꯤ ꯃꯈꯣꯡꯗꯨꯗ ꯑꯩꯅ ꯐꯖꯅ ꯂꯩꯕꯥꯛꯇꯨꯒ ꯁꯟꯊꯤꯗꯨꯒ ꯃꯤꯛꯁ ꯇꯧꯔꯒ ꯐꯖꯅ ꯑꯩꯅ ꯁꯤꯖꯤꯟꯅꯩ ꯑꯗꯨꯒ ꯍꯋꯥꯏ ꯑꯁꯥꯡꯕꯤ ꯊꯥꯐꯝꯗꯣ ꯑꯗꯨꯒꯤꯗꯨꯗꯁꯨ ꯑꯩꯅ ꯁꯟꯊꯤꯗꯨꯒ ꯑꯗꯒꯤ ꯃꯥꯔꯀꯦꯠꯇꯒꯤ ꯂꯩꯔꯨꯕ ꯐꯔꯇꯤꯂꯥꯏꯖꯔꯁꯤꯡꯗꯨꯁꯨ ꯁꯤꯖꯤꯟꯅꯩ ꯑꯗꯣ ꯃꯁꯤꯒꯤꯁꯤꯡꯁꯤ ꯌꯥꯝꯅ ꯏꯝꯄ꯭ꯔꯨꯞꯃꯦꯟ ꯂꯩꯍꯟꯒꯦ ꯍꯥꯏꯔꯒꯗꯤ ꯏꯁꯤꯡ ꯆꯥꯏꯕꯤꯕ ꯑꯁꯤꯁꯨ ꯌꯥꯝꯅ ꯗꯔꯀꯥꯔ ꯂꯩ ꯏꯁꯤꯡ ꯑꯁꯤ ꯑꯩꯅ ꯐꯔꯇꯤꯂꯥꯏꯖꯔꯗꯨ ꯈꯛꯇꯪ ꯍꯥꯞꯄꯒꯁꯨ ꯃꯉꯣꯟꯗ ꯐꯒꯠꯄ ꯍꯥꯏꯕꯗꯨ ꯑꯣꯏꯔꯣꯏꯗꯕꯅꯤꯅ ꯃꯥꯒꯤ ꯇꯥꯏꯝ ꯇꯨ ꯇꯥꯏꯝ ꯋꯥꯇꯔꯤꯡ ꯇꯧꯕꯁꯤꯁꯨ ꯏꯁꯤꯡ ꯆꯥꯏꯕꯤꯕ ꯍꯥꯏꯕꯁꯨ ꯌꯥꯝꯅ ꯗꯔꯀꯥꯔ ꯂꯩꯕꯅꯤꯅ ꯑꯩꯅ ꯏꯁꯤꯡꯁꯤꯁꯨ ꯃꯇꯝ ꯆꯥꯅ ꯑꯩꯅ ꯊꯥꯔꯤꯕ ꯀꯣꯕꯤ ꯈꯪꯗꯦ ꯍꯋꯥꯏ ꯑꯁꯥꯡꯕꯤ ꯈꯪꯗꯦ ꯑꯗꯒꯤ ꯑꯩꯒꯤ ꯃꯦꯡꯒꯣ ꯄꯥꯝꯕꯤ ꯈꯪꯗꯦ ꯃꯗꯨ ꯂꯣꯏꯅꯃꯛ ꯃꯇꯝ ꯆꯥꯅ ꯐꯔꯇꯤꯂꯥꯏꯖꯔ ꯄ꯭ꯂꯁ ꯑꯗꯒꯤ ꯀꯥꯎ ꯗꯪ ꯄ꯭ꯂꯁ ꯑꯗꯒꯤ ꯍꯧꯖꯤꯛꯀꯤ ꯁꯦꯟꯗꯤ ꯍꯥꯏꯕꯗꯤ ꯂꯩꯉꯣꯏ ꯐꯣꯜꯂꯤꯒꯨꯝꯕ ꯑꯗꯨꯁꯨ ꯇꯧꯔꯒ ꯁꯤꯖꯤꯟꯅꯩ ꯑꯗꯨꯒ ꯈ꯭ꯋꯥꯏꯗꯒꯤ ꯃꯔꯨ ꯑꯣꯏꯕꯗꯤ ꯏꯁꯤꯡ ꯆꯥꯏꯕꯤꯕ ꯑꯗꯨꯅꯤ